ꯑꯣ ꯇꯥꯏ ꯃꯥꯅꯦ ꯃꯥꯅꯦ ꯑꯣ ꯀꯔꯤ ꯂꯝꯗꯩꯅꯣ ꯑꯣ ꯀꯩꯅꯣꯅꯦ ꯏꯁꯥꯁꯦ ꯄꯥꯔꯤꯔ ꯅꯠꯇ꯭ꯔ ꯅꯣꯏꯔꯤꯔꯣ ꯄꯥꯕ ꯋꯦꯠ ꯀꯌꯥꯃꯨꯛ ꯂꯩꯒꯦ ꯑꯥ ꯑꯦ ꯀꯩꯅꯣ ꯍꯥꯏꯠꯅ ꯀꯌꯥꯃꯨꯛ ꯂꯩꯒꯦ ꯑꯥ ꯑꯩꯈꯣꯏ ꯏꯁꯥꯁꯦ ꯄꯥꯇꯥꯔꯒꯁꯨ ꯍꯥꯏꯗꯤ ꯑꯃ ꯄꯥꯕꯑꯅ ꯁꯔꯨ ꯉꯥꯛꯇ ꯎꯔ ꯄꯥꯕ ꯑꯗꯒꯤꯗꯤ ꯐꯦꯠ ꯌꯥꯎꯔ ꯄꯥꯕ ꯂꯩꯗꯅꯀꯣ ꯑꯗꯨꯃꯥꯏꯅ ꯑꯣꯏꯕꯗꯣ ꯀꯃꯥꯏꯅ ꯑꯣꯏꯒꯦ ꯑꯣ ꯑꯗꯨꯗꯤ ꯕ꯭ꯔꯗꯔꯒꯤ ꯍꯥꯏꯗꯤ ꯋꯦꯠꯁꯦ ꯀꯌꯥꯃꯨꯛ ꯂꯩꯍꯟꯅꯤꯡꯉꯤꯅꯣ ꯑꯣ ꯑꯣ ꯐꯥꯏꯚ ꯄꯣꯏꯟ ꯑꯩꯠꯀꯤꯗꯤ ꯑꯩꯈꯣꯏ ꯋꯦꯠ ꯁꯕꯦꯟꯇꯤ ꯍꯥꯏꯁꯦ ꯌꯥꯔꯦꯕꯀꯣ ꯑꯗꯣ ꯑꯩꯈꯣꯏ ꯆꯥꯕ ꯊꯛꯄꯗ ꯂꯩꯔꯛꯑꯅꯦꯕꯀꯣ ꯏꯁꯥ ꯐꯕꯩꯗꯤ ꯁꯥꯟꯅꯕꯒ ꯑꯗꯣ ꯖꯤꯝꯗ ꯂꯥꯛꯀꯦ ꯍꯥꯏꯔ ꯀꯃꯥꯏꯅ ꯇꯧꯕꯅꯣ ꯑꯣ ꯖꯤꯝꯗ ꯂꯥꯛꯄ ꯍꯥꯏꯁꯦ ꯑꯩꯈꯣꯏꯒꯤ ꯑꯣꯏꯅꯗꯤ ꯖꯤꯝ ꯍꯧꯖꯤꯛ ꯄꯨꯡ ꯑꯌꯨꯛꯇꯅ ꯄꯨꯡ ꯃꯉꯥꯗꯩꯅ ꯄꯨꯡ ꯀꯩꯅꯣꯕꯣꯛ ꯇꯔꯥꯕꯣꯛ ꯍꯥꯡꯉꯦꯕꯀꯣ ꯅꯨꯡꯗꯤꯟꯗꯅ ꯄꯨꯡ ꯀꯩꯅꯣꯗꯒꯤ ꯑꯍꯨꯝꯗꯒꯤ ꯄꯨꯡ ꯃꯥꯄꯟ ꯇꯔꯥ ꯁ꯭ꯋꯥꯏꯕꯣꯛ ꯍꯥꯡꯉꯦꯕ ꯅꯪ ꯅꯨꯡꯗꯤꯟ ꯂꯥꯛꯑꯁꯨ ꯌꯥꯏ ꯑꯗꯣ ꯀꯩꯅꯣ ꯑꯩꯈꯣꯏꯒꯤ ꯏꯁꯥ ꯐꯒꯦ ꯍꯥꯏꯇꯥꯗꯤ ꯆꯥꯕ ꯊꯛꯄꯗꯣ ꯃꯌꯥꯝ ꯆꯥꯔꯛꯀꯅꯦꯕꯀꯣ ꯑꯗꯣ ꯕ꯭ꯔꯗꯔ ꯀꯌꯥꯝ ꯀꯨꯏꯅ ꯍꯥꯏꯗꯤ ꯌꯥꯝ ꯊꯨꯅ ꯐꯕ ꯄꯥꯝꯃꯤꯔꯥ ꯅꯠꯇ꯭ꯔꯒꯅ ꯀꯃꯥꯏꯅ ꯇꯧꯕꯅꯣ ꯑꯗꯨꯝ ꯇꯞꯅ ꯇꯞꯅ ꯑꯣ ꯇꯞꯅ ꯇꯝꯞꯅ ꯐꯕ ꯄꯥꯝꯃꯦꯕꯀꯣ ꯑꯗꯨ ꯑꯣꯏꯗꯤ ꯑꯍꯥꯝꯟꯗ ꯑꯩꯈꯣꯏ ꯕ꯭ꯔꯗꯔꯁꯦ ꯑꯩꯈꯣꯏꯒꯤ ꯄ꯭ꯔꯣꯇꯤꯟ ꯀꯩꯀꯥ ꯆꯥꯔꯛꯀꯅꯦꯕꯀꯣ ꯄ꯭ꯔꯣꯇꯤꯟ ꯆꯥꯔꯛꯀꯅꯤ ꯑꯗꯒꯤꯗꯤ ꯍꯤꯗꯥꯛ ꯂꯥꯡꯊꯛ ꯈꯔ ꯆꯥꯔꯛꯀꯅꯦꯕꯀꯣ ꯏꯁꯥ ꯐꯅꯕ ꯑꯗꯨꯗ ꯑꯦꯔꯥꯎꯟ ꯊꯥ ꯑꯃꯗ ꯂꯨꯄꯥ ꯁꯤꯛꯁ ꯀꯦ ꯁꯕꯦꯟ ꯀꯦ ꯁꯨꯃꯥꯏꯅ ꯆꯪꯉꯛꯀꯅꯦꯕꯀꯣ ꯑꯣ ꯑꯣ ꯍꯣꯏ ꯌꯥꯏ ꯌꯥꯏ ꯑꯗꯨꯗꯤ ꯑꯩꯈꯣꯏ ꯁꯥꯟꯅꯕ ꯍꯧꯔꯛꯄꯒꯤꯁꯦ ꯑꯩꯈꯣꯏ ꯑꯩꯈꯣꯏꯒꯤ ꯏꯁꯥꯒꯤ ꯕꯣꯗꯤ ꯋꯦꯠꯁꯦ ꯃꯁꯜ ꯒꯦꯟꯅꯤꯡꯒꯤꯗꯤ ꯑꯗꯨꯝ ꯏꯁꯥꯒꯤ ꯕꯣꯗꯤ ꯋꯦꯠꯁꯤꯒ ꯁꯤꯗ ꯏꯟꯇꯨ ꯇꯧꯔꯀꯥꯟꯗ ꯁꯞꯄꯣꯁ ꯑꯩꯈꯣꯏ ꯏꯁꯥ ꯕꯣꯗꯤ ꯋꯦꯠꯁꯦ ꯐꯤꯐꯇꯤ ꯂꯩꯔꯦꯅ ꯈꯜꯂꯁꯦꯕꯀꯣ ꯑꯗꯨ ꯑꯣꯏꯇꯥꯗꯤ ꯄ꯭ꯔꯣꯇꯤꯟ ꯒ꯭ꯔꯥꯝꯁꯦ ꯇꯨ ꯒ꯭ꯔꯥꯝꯅ ꯏꯟꯇꯨ ꯇꯧꯔꯀꯥꯟꯗ ꯑꯩꯈꯣꯏ ꯍꯟꯗ꯭ꯔꯦꯗ ꯒ꯭ꯔꯥꯝ ꯇꯥꯗꯣꯏꯅꯦꯕꯀꯣ ꯑꯗꯨꯒꯤ ꯒ꯭ꯔꯥꯝꯗꯣ ꯅꯨꯡꯇꯤꯒꯤ ꯆꯥꯗꯣꯏꯅꯦꯕ ꯑꯗꯨꯃꯥꯏꯅ ꯁꯨꯝ ꯆꯥꯔ ꯆꯥꯔ ꯀꯥꯟꯗ ꯑꯩꯈꯣꯏ ꯃꯁꯜꯁꯦ ꯑꯗꯨꯝ ꯇꯞꯅ ꯇꯞꯅ ꯍꯥꯞꯄꯛꯀꯗꯣꯏꯅꯦꯕ ꯌꯥꯝ ꯀꯨꯏꯕ ꯄ꯭ꯔꯣꯁꯦꯁꯅꯦꯕꯀꯣ ꯌꯥꯝ ꯀꯨꯏꯅ ꯆꯪꯗꯤ ꯆꯪꯉꯦꯕꯀꯣ ꯑꯗꯨꯒꯤ ꯆꯥꯡꯅꯥꯏꯅ ꯂꯥꯛꯄ ꯈꯣꯠꯄ ꯑꯗꯨꯗꯨꯝꯗꯤ ꯗꯔꯀꯥꯔ ꯇꯥꯏꯌꯦꯕ ꯐꯔꯛꯀꯅꯤ ꯐꯔꯛꯀꯅꯤ ꯐꯔꯛꯀꯅꯤ ꯐꯔꯛꯀꯅꯤ ꯑꯗꯨ ꯑꯩꯈꯣꯏꯒꯤ ꯖꯤꯝꯒꯤ ꯑꯩꯈꯣꯏ ꯕ꯭ꯔꯗꯔ ꯍꯣꯏ ꯇ꯭ꯔꯦꯟꯅꯔ ꯂꯧꯕꯤꯗꯣꯏꯔꯥ ꯅꯠꯇ꯭ꯔꯒꯅ ꯖꯦꯅꯔꯦꯜꯗ ꯁꯥꯟꯅꯗꯣꯏꯔꯥ ꯑꯧ ꯇ꯭ꯔꯦꯟꯅꯔ ꯂꯧꯕꯒꯤꯅ ꯄꯩꯁꯥ ꯈꯔ ꯍꯦꯜꯂꯛꯀꯅꯦꯕꯀꯣ ꯑꯗꯨꯒ ꯖꯦꯅꯔꯦꯜ ꯖꯦꯅꯔꯦꯜꯅ ꯄꯩꯁꯥ ꯍꯣꯡꯉꯛꯀꯅꯦꯕ ꯑꯣ ꯇ꯭ꯔꯦꯟꯅꯔꯁꯦ ꯇ꯭ꯔꯦꯟꯅꯔꯁꯦ ꯑꯅꯤ ꯆꯥꯝꯃꯉꯥ ꯁꯨꯃꯥꯏꯅ ꯂꯥꯛꯀꯅꯦꯕꯀꯣ ꯑꯗꯨꯗꯨꯒ ꯖꯦꯅꯔꯦꯜꯗ ꯁꯥꯟꯅꯔꯒꯅ ꯂꯨꯄꯥ ꯂꯤꯁꯤꯡ ꯑꯃ ꯁꯨꯃꯥꯏꯅ ꯂꯥꯛꯀꯅꯦꯕ ꯑꯗꯨꯃꯥꯏꯅ ꯂꯥꯛꯑꯅꯤ ꯑꯗꯨ ꯕ꯭ꯔꯗꯔ ꯂꯥꯛꯀꯦ ꯍꯥꯏꯔꯒꯗꯤ ꯂꯦꯛꯑꯝꯗꯥꯏꯗ ꯄꯥꯎ ꯐꯥꯎꯕꯤꯔꯛꯑꯣ ꯑꯗꯨꯝ ꯑꯥꯗ ꯖꯤꯝ ꯌꯧꯔꯛꯑꯀꯥꯟꯗ ꯄꯥꯎ ꯐꯥꯎꯕꯤꯔꯛꯑꯣ ꯑꯗꯨꯗꯨꯒ ꯑꯗꯨꯝ ꯑꯦꯗꯃꯤꯁꯟ ꯀꯩꯀꯥ ꯇꯧꯁꯤꯜꯂꯒ ꯑꯗꯨꯝ ꯍꯧꯕ ꯌꯥꯅꯦꯕꯀꯣ ꯑꯗꯨ ꯍꯥꯏꯐꯦꯠꯇꯪ ꯀꯩꯅꯣ ꯄꯥꯎ ꯐꯥꯎꯕꯤꯔꯛꯑꯣꯅꯦ ꯑꯗꯨꯒ ꯀꯩꯅꯣ ꯇꯧꯁꯤ

ꯃꯤꯁꯦ ꯇꯝꯕ ꯉꯝꯗꯦ ꯍꯥꯏꯔꯛꯑꯣ ꯍꯥꯏꯔꯛꯑꯣ ꯀꯩꯁꯨ ꯀꯥꯏꯗꯦꯗ ꯑꯗꯨꯗꯤ ꯃꯤ ꯍꯧꯔꯛꯄꯁꯤꯗꯤ ꯂꯣꯏꯅ ꯅꯣꯏꯔꯝꯕꯅ ꯅꯣꯏꯕ ꯑꯗꯒꯤꯗꯤ ꯃꯌꯥꯡ ꯀꯪꯕꯅ ꯀꯪꯕ ꯑꯗꯨꯃꯥꯏꯅ ꯇꯧꯕ ꯉꯥꯛꯇꯅꯤ ꯁꯥꯟꯅꯕꯗꯪ ꯊꯋꯥꯏ ꯌꯥꯎꯔꯒꯗꯤ ꯑꯗꯨꯝ ꯐꯅꯤꯗ ꯑꯗꯨꯕꯨꯗꯤ ꯀꯩꯁꯨ ꯈꯜꯂꯨꯅꯨ ꯃꯤ ꯌꯥꯝꯕ ꯍꯥꯏꯁꯦ ꯅꯨꯡꯗꯤꯟꯗꯗꯤ ꯃꯤ ꯈꯔ ꯌꯥꯝꯃꯦ ꯑꯌꯨꯛꯇꯕꯨꯗꯤ ꯃꯤ ꯈꯔ ꯑꯗꯨꯝ ꯀꯣꯝꯃꯦꯕꯀꯣ ꯑꯗꯣ ꯕ꯭ꯔꯗꯔꯅ ꯀꯩꯁꯨ ꯀꯥꯏꯗꯦ ꯅꯨꯡꯗꯤꯟꯗ ꯂꯥꯛꯅꯤꯡꯉꯁꯨ ꯑꯌꯨꯛꯇ ꯂꯥꯛꯅꯤꯡꯉꯁꯨ ꯀꯔꯤꯝ ꯀꯥꯏꯗꯦꯕ ꯑꯗꯨꯗꯤ ꯕ꯭ꯔꯗꯔꯒꯤ ꯑꯄꯥꯝꯕ ꯇꯥꯔꯦ ꯅꯨꯡꯗꯥꯡꯅ ꯄꯨꯡ ꯑꯌꯨꯛꯅ ꯄꯨꯡ ꯃꯉꯥꯗꯒꯤꯅ ꯃꯥꯄꯟ ꯇꯔꯥ ꯁ꯭ꯋꯥꯏꯐꯥꯎ ꯍꯥꯡꯉꯦ ꯑꯗꯨꯗꯨꯒ ꯅꯨꯡꯗꯤꯟꯅ ꯄꯨꯡ ꯑꯍꯨꯝꯗꯒꯤꯅ ꯃꯥꯄꯟ ꯇꯔꯥ ꯁ꯭ꯋꯥꯏ ꯐꯥꯎ